ꯂꯤꯇꯔꯦꯆꯔꯅ ꯑꯩꯈꯣꯏꯒꯤ ꯁꯣꯁꯥꯏꯇꯤ ꯑꯃ ꯈꯨꯗꯝ ꯑꯣꯏꯅ ꯍꯥꯏꯔꯕꯗ ꯑꯩꯈꯣꯏ ꯃꯅꯤꯄꯨꯔꯒꯤ ꯁꯣꯁꯥꯏꯇꯤ ꯑꯁꯤꯗ ꯑꯗꯨꯛꯀꯤ ꯃꯇꯤꯛ ꯀꯥꯅꯕ ꯄꯤ ꯂꯤꯇꯔꯦꯆꯔ ꯍꯥꯏꯔꯒ ꯑꯩꯈꯣꯏꯅ ꯆꯨꯝꯅꯒꯤ ꯃꯥꯒꯤ ꯋꯥꯔꯤꯗꯨꯈꯛꯇ ꯑꯣꯏꯕ ꯌꯥꯔꯣꯏꯕ ꯂꯤꯇꯔꯦꯆꯔꯁꯤꯗ ꯑꯩꯈꯣꯏꯒꯤ ꯀꯜꯆꯔ ꯃꯅꯤꯄꯨꯔꯁꯤꯗ ꯀꯔꯤ ꯆꯠꯅꯔꯝꯃꯤ ꯀꯃꯥꯏꯅ ꯂꯣꯜ ꯂꯣꯜꯂꯝꯃꯤ ꯀꯔꯝꯕ ꯋꯥꯍꯩ ꯁꯤꯖꯤꯟꯅꯔꯝꯃꯤ ꯀꯃꯥꯏꯅ ꯊꯧꯒꯜꯂꯣꯟ ꯕꯦꯕꯥꯔ ꯃꯊꯛ ꯊꯣꯡꯕꯒ ꯃꯈꯥ ꯊꯪꯕꯒ ꯆꯠꯅꯔꯝꯃꯤ ꯍꯥꯏꯕ ꯋꯥꯍꯩ ꯀꯌꯥ ꯑꯃꯁꯤ ꯑꯩꯈꯣꯏꯅ ꯂꯤꯇꯔꯦꯆꯔꯒꯤ ꯃꯇꯥꯡꯁꯤꯗꯁꯨ ꯐꯣꯡꯗꯣꯔꯛꯀꯅꯦꯕ ꯈꯪꯕ꯭ꯔꯥ ꯂꯤꯇꯔꯦꯆꯔ ꯍꯥꯏꯔꯒ ꯐꯤꯛꯅꯦꯜꯗꯨ ꯈꯛꯇ ꯑꯣꯏꯕ ꯌꯥꯔꯣꯏꯌꯦꯕ ꯂꯤꯇꯔꯦꯆꯔꯅ ꯑꯩꯈꯣꯏꯒꯤ ꯁꯣꯁꯥꯏꯇꯤ ꯑꯁꯤꯗ ꯑꯗꯨꯛꯀꯤ ꯃꯇꯤꯛ ꯀꯥꯅꯕ ꯄꯤ ꯃꯅꯤꯄꯨꯔꯒꯤ ꯁꯣꯁꯥꯏꯇꯤꯗ ꯂꯤꯇꯔꯦꯆꯔꯁꯤ ꯃꯅꯤꯄꯨꯔꯒꯤ ꯂꯤꯇꯔꯦꯆꯔ ꯄꯥꯔꯒ ꯑꯩꯈꯣꯏꯅ ꯃꯅꯤꯄꯨꯔꯤ ꯁꯣꯁꯥꯏꯇꯤꯒꯤ ꯀꯜꯆꯔ ꯑꯗꯨꯒ ꯃꯣꯏꯒꯤ ꯅꯥꯠ ꯀꯃꯥꯏꯅ ꯍꯧꯔꯛꯄ ꯀꯃꯥꯏꯅ ꯂꯩꯔꯛꯄ ꯍꯥꯏꯕꯗꯨ ꯑꯩꯈꯣꯏꯅ ꯄꯨꯝꯅꯃꯛ ꯈꯪꯕ ꯉꯝꯃꯤ